ꯑꯩꯈꯣꯏꯒꯤ ꯌꯨꯝꯒꯤ ꯑꯀꯣꯏꯕ ꯌꯦꯅꯈꯥ ꯑꯗꯒꯤ ꯑꯩꯈꯣꯏꯒꯤ ꯌꯨꯝꯒꯤ ꯑꯀꯣꯏꯕꯗ ꯎꯨꯁꯨ ꯑꯗꯨꯝ ꯍꯧꯋꯦ ꯑꯗꯨꯗ ꯑꯗꯨꯝ ꯇꯣꯡꯉꯒ ꯂꯝ ꯈꯨꯅꯨ ꯑꯗꯨꯝ ꯄꯥꯏꯔꯛꯏ ꯑꯗꯨꯝ ꯇꯣꯡꯉꯦ ꯑꯩꯈꯣꯏꯒꯤ ꯆꯒꯨꯝ ꯀꯩꯀꯥ ꯇꯥꯕꯗꯨꯁꯨ ꯑꯗꯨꯝ ꯈꯨꯜꯂꯒ ꯆꯥꯏ ꯃꯈꯣꯏꯅ ꯑꯗꯨꯒ ꯑꯩꯅ ꯃꯔꯛ ꯃꯔꯛꯇ ꯆꯦꯡ ꯍꯨꯟꯕ ꯃꯇꯝꯗꯁꯨ ꯃꯈꯣꯏ ꯑꯗꯨꯝ ꯄꯥꯏꯊꯔꯛꯑꯒ ꯈꯨꯜꯂꯒ ꯆꯥꯏ ꯀꯩꯁꯨ ꯑꯩꯈꯣꯏꯅ ꯀꯩꯅꯣ ꯇꯧꯕꯗ ꯑꯩꯈꯣꯏ ꯃꯣꯏꯒ ꯑꯩꯈꯣꯏꯒ ꯑꯗꯨꯝ ꯂꯩꯃꯤꯟꯅꯩ ꯀꯩꯁꯨ ꯃꯣꯏꯅ ꯑꯩꯈꯣꯏ ꯀꯤꯕ ꯑꯣꯏꯗꯦ